ꯃꯅꯤꯄꯨꯔ ꯃꯅꯤꯄꯨꯔꯤ ꯂꯣꯜ ꯑꯁꯤꯀꯣ ꯑꯩꯈꯣꯏ ꯃꯩꯇꯩꯈꯛꯇꯅ ꯉꯥꯡꯅꯕ ꯑꯩꯈꯣꯏꯒꯤ ꯃꯅꯤꯄꯨꯔ ꯍꯥꯏꯔꯤꯕ ꯂꯝ ꯑꯁꯤꯗ ꯂꯣꯟꯅꯔꯤꯕꯀꯣ ꯃꯩꯇꯩꯈꯛꯇꯅ ꯉꯥꯡꯅꯕ ꯑꯩꯈꯣꯏꯒꯤ ꯇꯣꯉꯥꯟ ꯇꯣꯉꯥꯟꯅ ꯍꯥꯏꯗꯤ ꯑꯩꯈꯣꯏꯒꯤ ꯑꯇꯣꯞꯄ ꯑꯃꯠꯇꯅ ꯀꯩꯅꯣ ꯇꯧꯅꯕꯗꯤ ꯅꯠꯇꯕ ꯑꯩꯈꯣꯏꯒꯤ ꯃꯩꯇꯩꯂꯣꯜ ꯍꯥꯏꯗꯤ ꯃꯩꯇꯩ ꯈꯛꯇꯅ ꯉꯥꯡꯅꯕ ꯃꯩꯇꯩꯂꯣꯜ ꯍꯥꯏꯔꯒꯁꯨ ꯈꯪꯅꯕꯀꯣ ꯑꯩꯈꯣꯏꯒꯤꯁꯨ ꯂꯣꯜ ꯃꯈꯜ ꯑꯃꯅꯦꯕ ꯑꯩꯈꯣꯏꯒꯤ ꯃꯅꯤꯄꯨꯔꯤ ꯍꯥꯏꯕꯁꯦꯀꯣ ꯁꯤꯗꯒꯤ ꯂꯣꯜ ꯑꯁꯤꯗ ꯑꯇꯣꯞꯄ ꯑꯃꯠꯇꯒ ꯑꯩꯈꯣꯏꯒ ꯀꯔꯤꯒꯨꯝꯕ ꯑꯃꯠꯇꯒ ꯀꯔꯤꯝꯇꯒ ꯂꯣꯜ ꯑꯇꯩꯒ ꯈꯦꯠꯅꯕ ꯍꯥꯏꯗꯤ ꯃꯥꯟꯅꯕ ꯃꯗꯨꯗꯒꯤ ꯑꯩꯈꯣꯏꯅ ꯁꯦꯝꯗꯣꯛꯄ ꯁꯥꯖꯤꯟꯕ ꯀꯔꯤꯒꯨꯝꯕ ꯑꯃꯠꯇ ꯂꯩꯇꯦ ꯑꯩꯈꯣꯏꯒꯤ ꯇꯣꯉꯥꯟꯕ ꯏꯌꯦꯛ ꯂꯩꯖꯩ ꯑꯗꯒꯤ ꯑꯩꯈꯣꯏꯒꯤ ꯇꯣꯉꯥꯟꯕ ꯏꯌꯦꯛ ꯂꯩꯖꯩ ꯃꯌꯦꯛ ꯂꯩꯖꯩꯀꯣ ꯑꯗꯒꯤ ꯑꯩꯈꯣꯏꯒꯤ ꯂꯣꯟꯕꯒꯤ ꯏꯁꯇꯥꯏꯜ ꯑꯩꯈꯣꯏꯒꯤ ꯋꯥ ꯉꯥꯡꯅꯕꯒꯤ ꯃꯑꯣꯡ ꯃꯇꯧꯁꯨ ꯑꯃꯠꯇ ꯑꯇꯣꯞꯄ ꯑꯃꯠꯇ ꯃꯥꯟꯅꯕ ꯂꯩꯇꯦ ꯑꯗꯒꯤ ꯑꯩꯈꯣꯏꯒꯤ ꯏꯌꯦꯛ ꯃꯌꯦꯛꯁꯨ ꯇꯣꯉꯥꯜꯂꯦꯅ ꯑꯩ ꯍꯥꯏꯖꯈ꯭ꯔꯦꯀꯣ ꯑꯗꯒꯤ ꯑꯩꯈꯣꯏꯒꯤ ꯂꯣꯟꯕꯒꯤ ꯃꯑꯣꯡꯁꯤꯁꯨ ꯑꯩꯈꯣꯏꯅ ꯉꯥꯡꯊꯣꯛꯄꯒꯤ ꯏꯁꯇꯥꯏꯜ ꯒ꯭ꯔꯥꯃꯥꯇꯤꯀꯦꯜ ꯐꯣꯝꯁꯤꯁꯨ ꯑꯩꯈꯣꯏ ꯑꯇꯣꯞꯄ ꯑꯃꯠꯇꯒ ꯑꯩꯈꯣꯏ ꯌꯦꯠꯁꯤꯟꯅꯕ ꯑꯩꯈꯣꯏ ꯂꯧꯊꯣꯛ ꯂꯧꯁꯤꯟ ꯑꯃꯠꯇ ꯂꯩꯖꯗꯦ ꯑꯩꯈꯣꯏꯒꯤ ꯇꯣꯉꯥꯟꯕ ꯑꯩꯈꯣꯏꯒꯤ ꯂꯣꯜꯁꯤꯗꯤꯀꯣ ꯑꯇꯩ ꯑꯇꯣꯞꯄ ꯂꯣꯜꯁꯤꯡꯒ ꯑꯃꯠꯇꯗ ꯃꯔꯤ ꯂꯩꯅꯖꯗꯦꯕ ꯑꯩꯈꯣꯏꯒꯤ ꯑꯁꯦꯡꯕ ꯇꯁꯦꯡ ꯇꯁꯦꯡꯕ ꯑꯩꯈꯣꯏ ꯏꯄꯥ ꯏꯄꯨꯁꯤꯡꯅ ꯊꯥꯏꯅꯗꯒꯤ ꯑꯩꯈꯣꯏꯅ ꯂꯣꯟꯅꯖꯔꯝꯕ ꯑꯩꯈꯣꯏꯒꯤ ꯑꯁꯦꯡꯕ ꯃꯩꯇꯩ ꯂꯣꯜ ꯍꯥꯏꯅ ꯈꯪꯅꯕ ꯑꯩꯈꯣꯏꯒꯤ ꯁꯨꯃꯥꯏꯅ ꯂꯣꯟ ꯑꯁꯤꯗꯤ ꯑꯇꯩ ꯑꯃꯠꯇꯒ ꯃꯥꯟꯅꯗꯦ ꯍꯥꯏꯅ ꯑꯩ ꯊꯝꯖꯒꯦ